ꯚꯥꯔꯠꯀꯤ ꯈꯨꯟꯅꯥꯏꯗ ꯂꯥꯏꯅꯤꯡꯒꯤ ꯊꯧꯗꯥꯡ ꯑꯁꯤ ꯑꯗꯨꯛꯀꯤ ꯃꯇꯤꯛ ꯃꯔꯨ ꯑꯣꯏ ꯂꯥꯏꯅꯤꯡꯅ ꯃꯤꯑꯣꯏꯕ ꯑꯃꯒ ꯃꯤꯑꯣꯏꯕ ꯑꯃꯒ ꯄꯨꯟꯁꯤꯟꯅꯍꯜꯂꯤ ꯇꯣꯉꯥꯟ ꯇꯣꯉꯥꯟꯅ ꯇꯥꯔꯕ ꯃꯤꯑꯣꯏꯕꯁꯤꯡꯕꯨ ꯃꯤꯅꯨꯡꯁꯤ ꯐꯥꯎꯍꯜꯂꯤꯕ ꯑꯁꯤ ꯂꯥꯏꯅꯤꯡꯒꯤ ꯃꯔꯝꯗꯒꯤꯅꯤ ꯂꯥꯏꯅ ꯃꯤꯑꯣꯏꯕꯗ ꯐꯠꯇꯕ ꯊꯕꯛ ꯇꯧ ꯍꯥꯏꯕ ꯑꯃꯠꯇ ꯍꯥꯏꯗꯦ ꯙꯔꯃꯅ ꯇꯣꯉꯥꯜ ꯇꯣꯉꯥꯜꯂꯕꯁꯨ ꯃꯁꯥ ꯃꯁꯥꯒꯤ ꯙꯔꯃꯁꯤꯡꯗ ꯑꯆꯨꯝꯕ ꯇꯧ ꯑꯐꯕ ꯇꯧ ꯃꯤꯑꯣꯏꯕꯕꯨ ꯅꯨꯡꯁꯤꯌꯨ ꯁꯥꯟꯇꯤ ꯂꯩꯌꯨ ꯇꯞꯊꯧ ꯏꯪꯊꯧ ꯅꯨꯡꯁꯤꯅꯧ ꯍꯥꯏꯕ ꯄꯨꯝꯅꯃꯛ ꯌꯥꯎꯋꯤ ꯃꯔꯝ ꯑꯗꯨꯅ ꯂꯥꯏꯅꯤꯡ ꯍꯥꯏꯕꯁꯤ ꯃꯤꯑꯣꯏꯕ ꯁꯃꯥꯖꯅ ꯅꯨꯡꯁꯤꯅꯅ ꯑꯃꯁꯨꯡ ꯇꯪꯗꯨ ꯂꯩꯇꯥꯅ ꯂꯩꯅꯕꯒꯤꯗꯃꯛ ꯂꯥꯏꯅꯤꯡ ꯑꯗꯨꯛꯀꯤ ꯃꯇꯤꯛ ꯗꯔꯀꯥꯔ ꯑꯣꯏ ꯑꯩꯈꯣꯏꯅ ꯀꯔꯤꯒꯨꯝꯕ ꯑꯋꯥꯕ ꯇꯥꯔꯕ ꯃꯇꯝꯗ ꯑꯩꯈꯣꯏꯒꯤ ꯄꯨꯛꯅꯤꯡ ꯋꯥꯈꯜ ꯐꯥꯊꯅꯕꯒꯤꯗꯃꯛ ꯂꯥꯏꯗ ꯈꯨꯔꯨꯝꯖꯕ ꯍꯥꯏꯖꯕ ꯅꯣꯟꯖꯕ ꯄꯤꯛꯆꯥꯕ ꯃꯔꯝꯗꯒꯤ ꯑꯩꯈꯣꯏꯒꯤ ꯄꯨꯛꯅꯤꯡ ꯁꯥꯟꯇꯤ ꯐꯪꯉꯤ ꯃꯔꯝ ꯑꯗꯨꯅ ꯂꯥꯏꯅꯤꯡꯒꯤ ꯂꯥꯏꯅꯤꯡ ꯑꯁꯤ ꯑꯗꯨꯛꯀꯤ ꯃꯇꯤꯛ ꯗꯔꯀꯥꯔ ꯑꯣꯏ ꯇꯣꯉꯥꯟ ꯇꯣꯉꯥꯟꯕ ꯀꯝꯃꯨꯅꯤꯇꯤꯁꯁꯤꯡꯒꯤ ꯇꯣꯉꯥꯟ ꯇꯣꯉꯥꯟꯕ ꯂꯥꯏꯅꯤꯡ ꯂꯣꯏꯅ ꯂꯥꯏꯅꯤꯡ ꯂꯥꯏꯁꯣꯜ ꯇꯣꯉꯥꯟ ꯇꯣꯉꯥꯟꯂꯤ ꯇꯣꯉꯥꯟ ꯇꯣꯉꯥꯟ ꯇꯣꯉꯥꯟꯕ ꯃꯋꯣꯡꯗ ꯃꯁꯥ ꯃꯁꯥꯒꯤ ꯄꯥꯝꯖꯕ ꯃꯋꯣꯡꯗ ꯂꯥꯏꯅꯤꯡ ꯇꯧꯖꯔꯕꯁꯨ ꯃꯈꯣꯏꯅ ꯅꯤꯡꯂꯤꯕ ꯑꯗꯨꯒꯤ ꯄꯥꯟꯗꯝꯗꯤ ꯑꯃꯈꯛꯇꯅꯤ ꯃꯈꯣꯏꯅ ꯄꯥꯝꯂꯤꯕ ꯂꯝꯕꯤꯁꯤꯡ ꯑꯗꯨꯗ ꯃꯈꯣꯏꯅ ꯃꯈꯣꯏꯒꯤ ꯃꯁꯥ ꯃꯁꯥꯒꯤ ꯑꯄꯥꯝꯕꯗ ꯅꯤꯡꯖꯕꯒꯤ ꯋꯥꯅꯤ ꯃꯈꯣꯏꯒꯤ ꯄꯥꯟꯗꯝꯗꯤ ꯑꯃꯈꯛꯇꯅꯤ ꯏꯁꯣꯔꯅ ꯀꯅꯥ ꯑꯃꯇꯗ ꯐꯠꯇꯕ ꯊꯕꯛ ꯇꯧ ꯍꯥꯏꯕ ꯂꯩꯇꯦ ꯅꯨꯡꯁꯤꯅꯧ ꯄꯥꯝꯃꯨꯅꯧ ꯅꯨꯡꯁꯤꯅꯧ ꯄꯥꯝꯃꯨꯅꯧ ꯅꯨꯡꯁꯤꯅꯅ ꯍꯤꯡꯃꯤꯟꯅꯧ ꯍꯥꯏꯕꯅꯤ ꯃꯔꯝ ꯑꯗꯨꯅ ꯏꯁꯣꯔꯗꯤ ꯑꯃꯈꯛꯇꯅꯤ ꯃꯤꯑꯣꯏꯕꯅ ꯇꯣꯉꯥꯟ ꯇꯣꯉꯥꯟꯕ ꯂꯣꯟꯗ ꯇꯣꯉꯥꯟ ꯇꯣꯉꯥꯟꯕ ꯆꯠꯅꯕꯤꯒꯤ ꯃꯇꯨꯡ ꯏꯟꯅ ꯏꯁꯣꯔ ꯅꯤꯡꯖꯕꯒꯤ ꯋꯥꯅꯤ ꯃꯄꯨꯗꯤ ꯑꯃꯈꯛꯇꯅꯤ ꯃꯍꯥꯛ ꯃꯛꯅ ꯇꯣꯉꯥꯟ ꯇꯣꯉꯥꯟꯕ ꯂꯣꯟꯗ ꯇꯣꯉꯥꯟ ꯇꯣꯉꯥꯟꯕ ꯃꯤꯡꯊꯣꯜ ꯄꯤꯔꯒ ꯃꯍꯥꯛꯀꯤ ꯃꯃꯤꯡ ꯀꯧꯖꯕꯅꯤ ꯃꯔꯝ ꯑꯗꯨꯅ ꯂꯥꯏꯅꯤꯡꯅ ꯑꯩꯈꯣꯏ ꯃꯤꯑꯣꯏꯕꯕꯨ ꯄꯨꯟꯁꯤꯟꯅꯍꯜꯂꯤ ꯑꯩꯒꯤ ꯋꯥꯈꯜꯅ ꯑꯗꯨꯛꯀꯤ ꯃꯇꯤꯛ ꯐꯠꯇ꯭ꯔꯕꯁꯨ ꯂꯥꯏ ꯅꯤꯡꯕ ꯃꯇꯝꯗ ꯑꯩꯒꯤ ꯋꯥꯈꯜ ꯁꯥꯟꯇꯤ ꯑꯣꯏꯔꯛꯏ ꯃꯔꯝ ꯑꯗꯨꯅ ꯂꯥꯏ ꯅꯤꯡꯕꯒꯤ ꯍꯩꯅꯕꯤ ꯂꯩꯒꯗꯕꯅꯤ ꯀꯔꯤꯒꯨꯝꯕ ꯑꯋꯥ ꯑꯅꯥ ꯇꯥꯔꯕ ꯃꯇꯃꯗꯁꯨ ꯂꯥꯏꯅꯤꯡꯅ ꯃꯤꯑꯣꯏꯕꯕꯨ ꯄꯨꯟꯁꯤꯟꯅꯍꯜꯂꯤ ꯀꯔꯤꯒꯨꯝꯕ ꯃꯩꯍꯧ ꯂꯥꯡꯄꯣꯛ ꯑꯥꯔꯠꯀ꯭ꯋꯦꯛ ꯊꯣꯛꯄ ꯃꯇꯝꯗꯁꯨ ꯑꯩꯈꯣꯏꯅ ꯂꯥꯏꯒꯤ ꯃꯤꯡ ꯄꯟꯗꯨꯅ ꯁꯥꯟꯇꯤ ꯂꯥꯎ ꯁꯥꯟꯇꯤ ꯂꯥꯎꯋꯤ ꯃꯔꯝ ꯑꯗꯨꯅ ꯂꯥꯏꯅꯤꯡ ꯑꯁꯨꯛꯀꯤ ꯃꯇꯤꯀ ꯗꯔꯀꯥꯔ ꯑꯣꯏ ꯑꯩ ꯅꯥꯒ꯭ꯔꯤꯛ ꯑꯃ ꯑꯣꯏꯅ ꯃꯤꯌꯥꯝꯗ ꯂꯥꯏ ꯊꯥꯖꯕ ꯍꯥꯏꯕꯁꯤ ꯑꯗꯨꯛꯀꯤ ꯃꯇꯤꯛ ꯊꯥꯖꯍꯟꯅꯤꯡꯉꯤ ꯃꯔꯝꯗꯤ ꯄꯨꯝꯅꯃꯛ ꯂꯥꯏꯅ ꯑꯣꯏꯍꯜꯂꯛꯄꯅꯤ ꯑꯩꯈꯣꯏ ꯃꯤꯑꯣꯏꯕꯅ ꯉꯁꯤ ꯐꯥꯎꯕ ꯁꯪꯁꯥꯔ ꯑꯁꯤꯗ ꯍꯤꯡꯂꯤꯕꯁꯤ ꯑꯩꯒꯤ ꯏꯃꯥ ꯏꯄꯥ ꯑꯩꯒꯤ ꯏꯃꯥ ꯏꯄꯥꯕꯨ ꯄꯣꯛꯄꯤꯔꯝꯕ ꯃꯊꯪ ꯃꯊꯪ ꯂꯩꯈ꯭ꯔꯦ ꯑꯍꯥꯟꯕꯗ ꯀꯅꯥ ꯑꯃ ꯀꯅꯥ ꯑꯣꯏꯔꯝꯒꯅꯤ ꯃꯤ ꯑꯃ ꯑꯣꯏꯅ ꯂꯥꯛꯄꯗꯤ ꯑꯣꯏꯔꯝꯂꯣꯏ ꯃꯔꯝ ꯑꯗꯨꯅ ꯂꯥꯏꯗꯒꯤ ꯃꯊꯪ ꯃꯊꯪ ꯁꯝꯊꯔꯛꯂꯒ ꯉꯁꯤꯒꯤ ꯃꯤꯌꯣꯏꯕ ꯁꯃꯥꯖ ꯑꯁꯤ ꯑꯣꯏꯔꯛꯄꯅꯤ ꯃꯔꯝ ꯑꯗꯨꯅ ꯍꯥꯏꯔꯤꯕ ꯂꯥꯏ ꯑꯗꯨꯗꯤ ꯑꯣꯏꯔꯛꯀꯗꯕ ꯄꯨꯝꯅꯃꯛ ꯈꯪꯂꯒ ꯆꯠꯈ꯭ꯔꯕꯅꯤ ꯑꯩꯈꯣꯏꯗꯒꯤ ꯄꯨꯝꯅꯃꯛ ꯍꯥꯟꯈ꯭ꯔꯕꯅꯤ ꯃꯔꯝ ꯑꯗꯨꯅ ꯂꯥꯏꯗ ꯊꯥꯖꯕ ꯊꯝꯂꯒ ꯃꯍꯥꯛꯅ ꯇꯧ ꯍꯥꯏꯕ ꯁꯤꯟꯅꯔꯝꯕ ꯊꯕꯛꯁꯤꯡ ꯑꯗꯨ ꯇꯧꯕ ꯃꯍꯥꯛꯅ ꯆꯠꯂꯝꯕ ꯅꯤꯇꯤ ꯅꯤꯌꯣꯝꯁꯤꯡ ꯑꯗꯨꯗ ꯆꯠꯄ ꯆꯠꯄ ꯑꯁꯤꯅ ꯃꯤꯑꯣꯏꯕ ꯁꯃꯥꯖꯀꯤ ꯃꯥꯏ ꯄꯥꯛꯅꯕꯒꯤ ꯂꯝꯕꯤ ꯑꯃ ꯑꯣꯏ ꯃꯔꯝ ꯑꯗꯨꯅ ꯂꯥꯏꯅꯤꯡꯅ ꯃꯤꯑꯣꯏꯕ ꯑꯃꯒ ꯑꯃꯒ ꯅꯨꯡꯁꯤ ꯆꯥꯟꯅꯍꯜꯂꯤ ꯂꯥꯏꯅꯤꯡꯗ ꯆꯠꯂꯤꯕ ꯃꯤꯑꯣꯏ ꯑꯃꯅ ꯀꯅꯥꯒꯨꯝꯕ ꯑꯃꯗ ꯑꯋꯥꯕ ꯄꯤꯗꯦ ꯂꯥꯏ ꯅꯤꯡꯂꯤꯕ ꯃꯤꯑꯣꯏ ꯑꯃꯅ ꯃꯤ ꯍꯥꯠꯅꯤꯡꯕꯒꯤ ꯋꯥꯈꯜ ꯐꯥꯎꯒꯗ꯭ꯔꯥ ꯃꯔꯝ ꯑꯗꯨꯅ ꯅꯨꯡꯁꯤꯅꯅ ꯁꯃꯥꯖ ꯑꯁꯤ ꯁꯪꯁꯥꯔ ꯑꯁꯤ ꯍꯤꯡꯒꯦ ꯍꯥꯏꯔꯕꯗꯤ ꯂꯥꯏꯅꯤꯡꯗ ꯊꯥꯖꯕ ꯊꯝꯕ ꯗꯔꯀꯥꯔ ꯑꯣꯏ